ꯎꯝ ꯃꯥꯟꯅꯦ ꯀꯔꯤ ꯃꯇꯦꯟ ꯇꯧꯁꯤꯒꯦ ꯍꯥꯏꯕꯅꯣ ꯑꯣ ꯀꯔꯝꯕ ꯃꯑꯣꯡꯒꯤ ꯂꯩ ꯄꯥꯝꯕꯒꯦ ꯑꯗꯨꯝ ꯍꯥꯏꯕꯤꯔꯛꯑꯣ ꯑꯣ ꯐ꯭ꯂꯣꯔꯥ ꯑꯦꯟ ꯐꯣꯅ ꯊꯤꯝꯁꯨ ꯂꯩꯒꯅꯤ ꯑꯗꯨꯒ ꯇ꯭ꯔꯦꯗꯤꯁꯅꯦꯜ ꯊꯤꯝꯁꯨ ꯂꯩꯒꯅꯤ ꯑꯗꯨꯒ ꯔꯦꯇ꯭ꯔꯣ ꯊꯤꯝꯁꯨ ꯂꯩ ꯑꯇꯣꯞꯄ ꯃꯈꯜ ꯃꯈꯜꯒꯤ ꯊꯤꯝꯁꯨ ꯃꯌꯥꯝ ꯑꯃ ꯂꯩꯒꯅꯤ ꯗꯤꯖꯥꯏꯟꯕꯨꯗꯤ ꯃꯌꯥꯝ ꯑꯃ ꯂꯩꯒꯅꯤ ꯑꯗꯨꯕꯨ

ꯌꯥꯔꯒꯗꯤ ꯃꯇꯝ ꯀꯥꯏꯊꯣꯛꯄꯤꯔꯒ ꯅꯪꯅ ꯂꯥꯛꯑꯒ ꯑꯄꯥꯝꯕ ꯀꯦꯇꯂꯣꯛꯇꯒꯤ ꯈꯟꯕꯤꯕ ꯌꯥꯒꯅꯤ ꯅꯠꯇ꯭ꯔꯁꯨ ꯀꯁꯇꯃꯥꯏꯁ ꯇꯧꯕꯁꯨ ꯌꯥꯒꯅꯤ ꯎꯝ ꯍꯣꯏ ꯃꯇꯝ ꯑꯃꯗ ꯑꯗꯨꯝ ꯂꯦꯡꯊꯣꯛꯄꯤꯔꯛꯑꯣ ꯑꯩ ꯂꯩꯇ꯭ꯔꯁꯨ ꯑꯩꯈꯣꯏꯒꯤ ꯁ꯭ꯇꯥꯐꯇꯒꯤ ꯁ꯭ꯇꯥꯐꯇꯁꯨ ꯑꯗꯨꯝ ꯁꯤꯟꯅꯔꯝꯒꯦ ꯑꯣ ꯑꯗꯨ ꯑꯩ ꯋꯥꯠꯁꯑꯞꯇ ꯑꯗꯨꯝ ꯊꯔꯛꯀꯦ ꯄꯣꯠ ꯄꯣꯠꯁꯤꯡꯗꯨꯒ ꯑꯗꯨꯝ ꯌꯦꯡꯂꯒ ꯊꯔꯛꯀꯦ ꯎꯝ ꯑꯗꯣ ꯄꯣꯠꯁꯤꯡꯗꯣ ꯄ꯭ꯔꯥꯏꯁꯇꯣ ꯑꯗꯨꯝ ꯈꯔ ꯌꯦꯡꯂꯒ ꯊꯔꯛꯀꯦ ꯀꯣ ꯑꯗꯨ ꯎꯝ ꯊꯥꯔꯛꯀꯦ ꯑꯗꯨꯝ ꯌꯥꯏꯗ ꯊꯣꯛꯂꯛꯑꯣ ꯅꯪ ꯀꯔꯤ ꯑꯗꯨ ꯁꯪꯕ ꯃꯇꯝꯗ ꯂꯥꯛꯑꯁꯨ ꯀꯩꯁꯨ ꯀꯥꯏꯗꯦ ꯎꯝ ꯑꯩ ꯑꯗꯨꯝ ꯑꯩ ꯂꯩꯇ꯭ꯔꯁꯨ ꯑꯩꯈꯣꯏ ꯁ꯭ꯇꯥꯐ ꯑꯃꯗ ꯁꯤꯟꯅꯔꯝꯒꯦ ꯑꯗꯨ ꯄꯣꯠꯇꯨꯒꯤ ꯍꯣꯏꯍꯣꯏ ꯑꯗꯣ ꯅꯪ ꯑꯗꯨꯝ ꯂꯥꯛꯑꯝꯗꯥꯏꯗ ꯃꯦꯁꯦꯁ ꯊꯔꯛꯑꯁꯨ ꯀꯣꯜ ꯇꯧꯔꯛꯑꯁꯨ ꯑꯗꯨꯝ ꯇꯧꯕꯤꯔꯛꯑꯣ ꯊꯣꯛꯂꯛ ꯊꯣꯛꯂꯛ ꯂꯝꯗꯥꯏꯗ